ꯑꯩꯅ ꯐꯣꯇꯣꯒꯤ ꯊꯝꯖꯟꯖꯩ ꯀ꯭ꯂꯤꯛ ꯇꯧꯗꯨꯅ ꯑꯗꯨꯒ ꯑꯔꯤꯕ ꯐꯣꯇꯣꯁꯤꯡꯗꯒꯤ ꯑꯅꯧꯕ ꯐꯣꯇꯣꯁꯤꯡꯅ ꯍꯦꯟꯅ ꯐꯩ ꯍꯥꯏꯅ ꯈꯟꯖꯩ ꯃꯔꯝꯗꯤ ꯑꯔꯤꯕ ꯗꯤ ꯌꯥꯝꯅ ꯀ꯭ꯂꯤꯌꯥꯔ ꯑꯣꯏꯗꯕ ꯍꯥꯟꯅꯒꯤ ꯍꯧꯖꯤꯛꯇꯤ ꯗꯤꯖꯤꯇꯦꯜ ꯀꯦꯃꯦꯔꯥ ꯁꯤꯖꯤꯟꯅꯔꯕꯅꯤꯅ ꯌꯥꯝꯅ ꯀ꯭ꯂꯤꯌꯥꯔ ꯑꯣꯏꯅꯁꯨ ꯃꯌꯦꯛ ꯁꯦꯡꯅꯁꯨ ꯊꯝꯃꯦ ꯑꯗꯨꯅ ꯍꯧꯖꯤꯛꯀꯤꯅ ꯍꯦꯟꯅ ꯃꯔꯨ ꯀꯦꯃꯦꯔꯥꯁꯦ ꯃꯔꯨ ꯌꯥꯝ ꯁꯦꯡꯕ ꯍꯦꯟꯕꯅꯤꯅ ꯍꯧꯖꯤꯛꯀꯤ ꯐꯣꯇꯣꯅ ꯍꯦꯟꯅ ꯃꯔꯨ ꯑꯣꯏ ꯍꯥꯟꯅꯗꯒꯤ ꯑꯅ ꯈꯟꯖꯩ